ꯑꯍꯥꯟꯕꯃꯛꯇꯗ ꯑꯩꯈꯣꯏꯒꯤ ꯔꯥꯖ꯭ꯌꯒꯤ ꯆꯠꯅꯕꯒꯤ ꯃꯁꯛꯇ ꯃꯅꯤꯄꯨꯔꯤ ꯂꯣꯟ ꯀꯔꯤ ꯊꯧꯗꯥꯡ ꯂꯩꯔꯤ ꯍꯥꯏꯅ ꯈꯪꯍꯟꯖꯒꯦ ꯍꯥꯏꯅ ꯍꯥꯏꯅꯤꯡꯕ ꯋꯥꯐꯝ ꯈꯔ ꯑꯃꯗꯤ ꯃꯅꯤꯄꯨꯔꯁꯤꯗ ꯂꯩꯔꯤꯕ ꯑꯩꯈꯣꯏꯒꯤ ꯃꯅꯤꯄꯨꯔꯤ ꯂꯣꯟ ꯑꯁꯤ ꯌꯥꯝꯅ ꯃꯤ ꯃꯤ ꯃꯌꯥꯝꯅ ꯑꯃꯁꯨꯡ ꯃꯅꯤꯄꯨꯔ ꯏꯁꯇꯦꯠꯇ ꯂꯩꯔꯤꯕ ꯇ꯭ꯔꯥꯏꯞ ꯑꯃꯁꯨꯡ ꯀꯌꯥ ꯀꯌꯥ ꯂꯣꯟ ꯃꯥꯟꯅꯗꯕ ꯃꯌꯥꯝꯅ ꯃꯅꯤꯄꯨꯔꯤ ꯂꯦꯡꯒ꯭ꯋꯦꯁ ꯑꯁꯤ ꯀꯃꯟꯂꯤ ꯑꯣꯏꯅ ꯌꯨꯁ ꯇꯧꯋꯤ ꯃꯁꯤꯒꯤ ꯀꯌꯥ ꯀꯜꯆꯔ ꯑꯃꯁꯨꯡ ꯑꯥꯏꯗꯦꯟꯇꯤꯇꯤ ꯍꯥꯏꯅ ꯈꯪꯉꯤ ꯑꯃꯁꯨꯡ ꯃꯁꯤꯒꯤ ꯃꯅꯤꯄꯨꯔꯤ ꯍꯥꯏꯕ ꯂꯣꯟ ꯑꯁꯤ ꯇ꯭ꯔꯥꯏꯞ ꯀꯌꯥꯅ ꯉꯥꯡꯕ ꯂꯣꯟꯅꯤ ꯑꯃꯁꯨꯡ ꯃꯌꯥꯝꯅ ꯈꯪꯅꯕ ꯃꯌꯥꯝꯅ ꯒ꯭ꯌꯥꯟ ꯇꯥꯅꯕ ꯑꯃꯁꯨ ꯍꯥꯏꯅ ꯂꯣꯟꯁꯦ ꯈꯪꯅꯕꯅꯤ ꯑꯗꯨꯒ ꯑꯁꯤꯅ ꯀꯔꯝꯅ ꯑꯥꯏꯗꯦꯟꯇꯤꯇꯤ ꯑꯃꯁꯨꯡ ꯀꯜꯆꯔꯦꯜ ꯑꯣꯏꯕꯒꯦ ꯍꯥꯏꯕꯁꯦ ꯃꯅꯤꯄꯨꯔ ꯏꯁꯇꯦꯠ ꯑꯁꯤꯗ ꯈꯪꯍꯜꯂꯤ ꯃꯅꯤꯄꯨꯔ ꯏꯁꯇꯦꯠ ꯑꯁꯤꯗ ꯇ꯭ꯔꯥꯏꯕꯜꯁ ꯃꯌꯥꯝ ꯂꯩꯌꯦ ꯂꯣꯟ ꯃꯥꯅꯗꯦ ꯑꯃꯃꯒꯤ ꯂꯣꯟꯁꯨ ꯃꯥꯅꯗꯦ ꯑꯃꯁꯨꯡ ꯃꯅꯤꯄꯨꯔꯤ ꯂꯣꯟ ꯑꯁꯤꯅ ꯉꯥꯛꯇ ꯃꯁꯤꯒꯤ ꯃꯅꯤꯄꯨꯔ ꯏꯁꯇꯦꯠ ꯑꯁꯤꯗ ꯀꯃꯟ ꯑꯣꯏꯅ ꯌꯨꯁ ꯇꯧꯕꯅꯤ ꯑꯁꯤꯅ ꯃꯌꯥꯝꯒꯤ ꯂꯣꯟ ꯃꯥꯅꯗ꯭ꯔꯒꯁꯨ ꯑꯃ ꯀꯗꯥꯏ ꯀꯗꯥꯏꯗ ꯆꯠꯂꯒꯁꯨ ꯑꯦꯛꯖꯥꯝꯄꯜ ꯂꯥꯏꯛ ꯃꯅꯤꯄꯨꯔ ꯃꯩꯇꯩ ꯃꯆꯥ ꯑꯃꯒ ꯇ꯭ꯔꯥꯏꯞ ꯃꯆꯥ ꯑꯃꯒ ꯉꯥꯡꯅꯕ ꯁꯛꯅꯕ ꯃꯇꯝꯗ ꯃꯅꯤꯄꯨꯔ ꯃꯅꯤꯄꯨꯔꯤ ꯂꯦꯡꯒ꯭ꯋꯦꯁ ꯃꯅꯤꯄꯨꯔꯤ ꯂꯣꯟ ꯑꯁꯤ ꯁꯤꯖꯤꯟꯅꯩ ꯑꯁꯤꯅ ꯃꯔꯝ ꯑꯣꯏꯔꯒ ꯃꯅꯤꯄꯨꯔꯤ ꯃꯅꯤꯄꯨꯔꯤ ꯂꯣꯟ ꯑꯁꯤ ꯀꯜꯆꯔ ꯑꯃꯁꯨꯡ ꯑꯥꯏꯗꯦꯟꯇꯤꯇꯤꯗ ꯆꯤꯡꯕꯅꯤ ꯍꯥꯏꯅ ꯑꯗꯨꯒ ꯇ꯭ꯔꯥꯕꯦꯜꯁ ꯃꯌꯥꯝꯅ ꯃꯅꯤꯄꯨꯔꯤ ꯉꯥꯡꯉꯁꯨ ꯃꯅꯤꯄꯨꯔꯤ ꯑꯦꯛꯖꯦꯛ ꯃꯅꯤꯄꯨꯔꯤ ꯑꯁꯤ ꯊꯣꯛꯄ ꯉꯝꯗꯦ ꯍꯥꯏꯕꯗꯤ ꯇ꯭ꯔꯥꯕꯦꯜꯁ ꯃꯌꯥꯝꯒꯤ ꯂꯣꯟꯁꯨ ꯇꯣꯉꯥꯟ ꯂꯩꯕꯅꯤꯅ ꯃꯣꯏꯅ ꯉꯥꯡꯕ ꯈꯣꯠꯄꯗ ꯑꯃꯁꯨꯡ ꯃꯌꯥꯝꯒ ꯃꯅꯤꯄꯨꯔꯤ ꯃꯆꯥ ꯃꯌꯥꯝꯒ ꯉꯥꯡꯅꯕꯁꯤꯗ ꯃꯥꯅꯗꯕ ꯂꯩ ꯑꯃꯃꯒꯁꯨ ꯃꯥꯅꯗꯦ ꯑꯃꯁꯨꯡ ꯃꯅꯤꯄꯨꯔꯤ ꯑꯣꯏꯔꯕ ꯇꯥꯔꯕꯁꯨ ꯇꯣꯉꯥꯟ ꯇꯣꯉꯥꯟ ꯃꯈꯟ ꯃꯣꯏ ꯃꯩꯇꯩ ꯃꯩꯇꯩ ꯃꯩꯇꯩꯗꯁꯨ ꯃꯅꯤꯄꯨꯔꯤ ꯃꯥꯅꯗꯕ ꯃꯌꯥꯝ ꯂꯩꯌꯦ ꯈꯤꯇꯪ ꯈꯤꯇꯪ ꯈꯦꯠꯅꯕ ꯃꯌꯥꯝ ꯂꯩꯌꯦ ꯍꯥꯏꯅꯁꯨ ꯈꯜꯂꯤ ꯑꯗꯨ ꯃꯌꯥꯝ ꯑꯁꯤ ꯊꯝꯗꯣꯛꯂꯒ ꯃꯅꯤꯄꯨꯔꯤ ꯍꯥꯏꯅ ꯀꯃꯟꯂꯤ ꯑꯣꯏꯅ ꯃꯌꯥꯝꯅ ꯃꯌꯥꯝꯅ ꯑꯟꯗꯔꯁꯇꯦꯟꯗꯤꯡ ꯑꯣꯏꯕ ꯂꯣꯟ ꯑꯁꯤ ꯃꯅꯤꯄꯨꯔ ꯏꯁꯇꯦꯠꯇ ꯌꯥꯝꯅ ꯑꯆꯧꯕ ꯔꯣꯜ ꯑꯃ ꯁꯥꯟꯅꯔꯤ ꯃꯥꯅ ꯃꯅꯤꯄꯨꯔꯤ ꯃꯅꯤꯄꯨꯔꯤ ꯂꯦꯡꯒ꯭ꯋꯦꯁ ꯑꯁꯤꯅ ꯑꯁꯨꯃꯥꯏꯅ ꯃꯁꯛ ꯇꯥꯛꯄ ꯃꯇꯝꯗ ꯃꯅꯤꯄꯨꯔꯤ ꯂꯦꯡꯒ꯭ꯋꯦꯁ ꯑꯁꯤ ꯃꯌꯥꯝ ꯑꯥꯎꯠꯁꯥꯏꯠ ꯏꯁꯇꯦꯠꯇꯁꯨ ꯃꯌꯥꯝꯅ ꯈꯪꯅꯩꯌꯦ ꯃꯅꯤꯄꯨꯔꯤ ꯑꯁꯤ ꯃꯌꯥꯝꯅꯁꯨ ꯃꯅꯤꯄꯨꯔꯤ ꯏꯁꯇꯦꯠꯇ ꯃꯅꯤꯄꯨꯔꯤ ꯏꯁꯇꯦꯠꯇ ꯑꯣꯟꯂꯤ ꯃꯅꯤꯄꯨꯔꯤ ꯍꯥꯏꯅꯁꯨ ꯉꯥꯡꯅꯩꯌꯦ ꯑꯗꯨꯒ ꯑꯃꯃꯒꯁꯨ ꯐꯖꯅ ꯉꯥꯡꯅꯩꯌꯦ ꯒ꯭ꯌꯥꯟ ꯒ꯭ꯌꯥꯟ ꯇꯥꯅꯩꯌꯦ ꯑꯗꯨꯒ ꯀꯔꯤ ꯀꯔꯤ ꯇꯧꯔꯒꯁꯨ ꯃꯅꯤꯄꯨꯔ ꯏꯁꯇꯦꯠ ꯑꯁꯤꯗ ꯀꯔꯤ ꯀꯔꯤ ꯇꯧꯔꯒꯁꯨ ꯃꯅꯤꯄꯨꯔ ꯃꯅꯤꯄꯨꯔꯤ ꯂꯦꯡꯒ꯭ꯋꯦꯁ ꯅꯠꯇ꯭ꯔꯒ ꯑꯪꯒ꯭ꯔꯦꯖ ꯑꯪꯒ꯭ꯔꯦꯖꯤ ꯂꯦꯡꯒ꯭ꯋꯦꯁꯇ ꯃꯌꯥꯝꯅꯁꯨ ꯉꯥꯡꯅꯩꯌꯦ ꯑꯁꯤꯅ ꯃꯅꯤꯄꯨꯔ ꯑꯁꯤꯗ ꯃꯅꯤꯄꯨꯔꯤ ꯂꯦꯡꯒ꯭ꯋꯦꯁꯁꯤꯅ ꯔꯣꯜ ꯑꯁꯤ ꯀꯌꯥꯃꯨꯛ ꯁꯥꯟꯅꯒꯦ ꯀꯌꯥꯃꯨꯛ ꯏꯝꯄꯣꯔꯇꯦꯟ ꯑꯣꯏꯕꯒꯦ ꯍꯥꯏꯕꯁꯤ ꯀꯜꯆꯔ ꯑꯥꯏꯗꯦꯟꯇꯤꯇꯤ ꯑꯁꯤ ꯑꯩꯈꯣꯏꯒꯤ ꯏꯁꯇꯦꯠꯇ ꯄꯨꯊꯣꯛꯄꯤ ꯑꯗꯨꯒ ꯔꯥꯖ꯭ꯌꯒꯤ ꯆꯠꯅꯕꯒꯤ ꯃꯁꯛꯇ ꯃꯅꯤꯄꯨꯔꯤ ꯃꯅꯤꯄꯨꯔꯤ ꯑꯁꯤ ꯃꯅꯤꯄꯨꯔꯤꯗ ꯌꯥꯝ ꯑꯆꯧꯕ ꯔꯣꯜ ꯏꯝꯄꯣꯔꯇꯦꯟ ꯔꯣꯜ ꯑꯃꯁꯦ ꯍꯧꯖꯤꯛ ꯍꯧꯖꯤꯛꯁꯨ ꯍꯧꯖꯤꯛ ꯍꯧꯖꯤꯛ ꯑꯣꯏꯔꯤꯕ ꯇꯨ ꯊꯥꯎꯖꯟ ꯇ꯭ꯋꯦꯟꯇꯤ ꯐꯣꯔ ꯐꯥꯎꯕꯁꯨ ꯆꯠꯅꯔꯤ ꯑꯁꯤꯗꯒꯤ ꯍꯦꯟꯅ ꯍꯦꯟꯅꯁꯨ ꯆꯠꯊꯒꯅꯤ ꯍꯥꯏꯅꯁꯨ ꯈꯜꯂꯤ ꯑꯗꯨꯅ ꯃꯔꯝ ꯑꯣꯏꯔꯒ ꯃꯁꯤꯅ ꯆꯤꯡꯉꯒ ꯀꯜꯆꯔꯦꯜ ꯑꯃꯁꯨꯡ ꯀꯌꯥ ꯀꯌꯥꯒꯤ ꯐꯝꯅꯥꯏꯔꯕꯁꯤꯡꯅꯁꯨ ꯃꯁꯛ ꯈꯪꯅꯩ ꯃꯅꯤꯄꯨꯔꯤ ꯂꯦꯡꯒ꯭ꯋꯦꯁ ꯍꯥꯏꯕꯁꯤ ꯄ꯭ꯔꯤꯊꯤꯕꯤ ꯀꯌꯥꯅꯁꯨ ꯇꯞꯅ ꯇꯞꯅ ꯃꯁꯛ ꯈꯪꯂꯛꯀꯅꯤ ꯍꯥꯏꯅꯁꯨ ꯈꯪꯍꯟꯖꯔꯤ ꯑꯁꯤꯒꯤ ꯂꯦꯡꯒ꯭ꯋꯦꯁ ꯑꯁꯤ ꯀꯌꯥ ꯃꯇꯤꯛ ꯃꯍꯥꯛꯅ ꯔꯣꯜꯁꯦ ꯁꯥꯟꯅꯕꯒꯦ ꯍꯥꯏꯕꯗꯨ ꯄ꯭ꯔꯤꯊꯤꯕꯤ ꯑꯃꯁꯨꯡ ꯍꯣꯜ ꯋꯥꯔꯜ ꯒ꯭ꯂꯣꯕꯦꯜꯗ ꯈꯪꯒꯅꯤ ꯍꯥꯏꯅꯁꯨ ꯈꯜꯂꯤ ꯑꯁꯤꯅ ꯃꯔꯝ ꯑꯣꯏꯔꯒ ꯑꯩꯈꯣꯏꯒꯤ ꯃꯅꯤꯄꯨꯔꯤ ꯂꯦꯡꯒ꯭ꯋꯦꯁꯁꯤ ꯀꯌꯥꯒꯤ ꯃꯇꯤꯛ ꯃꯍꯥꯛꯅ ꯏꯝꯄꯣꯔꯇꯦꯟ ꯑꯣꯏꯕꯒꯦ ꯑꯃꯁꯨꯡ ꯀꯌꯥꯒꯤ ꯃꯇꯤꯛ ꯃꯍꯥꯛꯅ ꯔꯣꯜ ꯑꯁꯦ ꯁꯥꯟꯅꯕꯒꯦ ꯍꯥꯏꯕꯁꯦ ꯀꯜꯆꯔꯦꯜ ꯑꯥꯏꯗꯦꯟꯇꯤꯇꯤꯗ ꯃꯁꯛ ꯈꯪꯅꯔꯤ ꯃꯅꯤꯄꯨꯔ ꯏꯁꯇꯦꯠ ꯑꯁꯤꯗ